ꯍꯣꯏ ꯃꯥꯟꯅꯦ ꯍꯥꯏꯕꯤꯔꯛꯑꯣ ꯈꯪꯅꯤꯡꯕꯗꯣ ꯑꯥ ꯑꯩꯈꯣꯏ ꯕꯨꯛ ꯁ꯭ꯇꯣꯔꯁꯤꯗ ꯖꯨꯅꯤꯌꯔ ꯁꯦꯅꯤꯌꯔꯁꯤꯡꯒꯤ ꯑꯣꯏꯕ ꯂꯣꯏꯅ ꯌꯥꯎꯖꯩ ꯑꯗꯣꯝꯅ ꯑꯄꯥꯝꯕꯁꯤꯡꯗꯨ ꯍꯥꯏꯕꯤꯔꯛꯎ ꯍꯣꯏ ꯂꯥꯏꯔꯤꯛꯁꯤꯡ ꯑꯗꯨꯁꯤꯡꯗꯨꯗꯤ ꯕꯨꯛ ꯂꯤꯁꯇ ꯌꯦꯡꯉꯒ ꯕꯨꯛ ꯂꯤꯁꯇ ꯌꯦꯡꯉꯒ ꯈꯪꯕꯤꯅꯤ ꯑꯗꯨꯕꯨ ꯑꯐꯕ ꯍꯥꯏꯔꯒꯗꯤ ꯖꯦꯅꯔꯦꯟ ꯖꯦꯅꯔꯦꯟ ꯈꯔ ꯂꯧꯔꯒ ꯌꯦꯡꯕꯤꯔꯣ ꯑꯥꯎ ꯐꯪꯖꯩ ꯍꯣꯏ ꯑꯩꯈꯣꯏ ꯗꯤꯁꯀꯥꯎꯟ ꯈꯔ ꯄꯤꯖꯩ ꯂꯥꯏꯔꯤꯛ ꯌꯥꯝꯅ ꯂꯧꯔꯒꯅ ꯗꯤꯁꯀꯥꯎꯅ ꯑꯗꯨꯝ ꯈꯔ ꯌꯥꯝꯅ ꯄꯤꯒꯅꯤ ꯌꯥꯝꯗꯅ ꯂꯧꯔꯒꯅ ꯗꯤꯁꯀꯥꯎꯟ ꯑꯗꯨ ꯈꯔ ꯍꯟꯊꯒꯅꯤ

ꯑꯩꯈꯣꯏꯒꯤ ꯑꯩꯈꯣꯏꯒꯤ ꯁꯤꯗꯅ ꯈꯔ ꯌꯥꯝꯅ ꯇꯥꯖꯒꯅꯤ ꯐꯤꯐꯇꯤꯟ ꯄꯥꯔꯁꯦꯟ ꯇꯥꯖꯒꯅꯤ ꯍꯣꯏ ꯑꯗꯨꯁꯨ ꯌꯥꯏ ꯍꯣꯏ ꯑꯗꯨ ꯑꯦꯅꯤ ꯅꯈꯣꯏꯅ ꯀꯦꯁ ꯑꯣꯏꯅ ꯄꯤꯒꯦ ꯍꯥꯏꯔꯕꯁꯨ ꯌꯥꯏ ꯐꯣꯟ ꯄꯦꯗ ꯖꯤꯄꯤꯗ ꯀꯥꯞꯀꯦ ꯍꯥꯏꯔꯕꯁꯨ ꯌꯥꯏ ꯑꯗꯣꯝꯅ ꯑꯄꯥꯝꯕꯗꯨ ꯇꯧꯕꯤꯌꯨ ꯍꯣꯏ ꯍꯣꯏ ꯀꯩꯁꯨꯝ ꯀꯥꯏꯗꯦ ꯑꯗꯣꯝꯒꯤ ꯑꯄꯥꯝꯕꯗꯨ ꯇꯧꯁꯤ ꯑꯗꯣꯝꯅꯁꯨ ꯀꯣꯜ ꯇꯧꯕꯤꯔꯛꯄꯒꯤꯗꯃꯛꯇ ꯍꯔꯥꯎꯖꯔꯤ ꯑꯗꯣꯝꯕꯨꯁꯨ ꯅꯨꯡꯉꯥꯏꯅ ꯂꯩꯕꯤꯌꯨ